ꯆꯥꯛ ꯊꯣꯡꯒꯦ ꯑꯦꯂꯦꯛꯇ꯭ꯔꯤꯛꯇ ꯍꯥꯏꯔꯦ ꯊꯣꯡꯕ ꯉꯝꯗꯦ ꯂꯥꯏꯔꯤꯛ ꯄꯥꯕ ꯃꯇꯝꯗ ꯀꯦꯟꯗꯜ ꯊꯥꯜꯂꯒ ꯄꯥꯕꯗꯨꯅꯗꯤ ꯑꯣꯏꯗꯦ ꯑꯗꯨꯅ ꯑꯦꯂꯦꯛꯇ꯭ꯔꯤꯛꯀꯤ ꯇꯧꯔꯒ ꯌꯥꯝ ꯉꯥꯟꯅ ꯐꯖꯅ ꯄꯥꯕ ꯃꯊꯧ ꯇꯥꯏ ꯑꯗꯨꯅ ꯃꯩꯒꯤ ꯌꯥꯝꯅ ꯄ꯭ꯔꯣꯕ꯭ꯂꯦꯝ ꯌꯥꯝꯅ ꯊꯨꯡꯑꯦ ꯑꯩꯈꯣꯏ ꯃꯩ ꯌꯥꯝ ꯂꯥꯛꯇꯕꯗ ꯑꯗꯨꯕꯨ ꯃꯩ ꯂꯥꯛꯇ ꯃꯇꯝꯗ ꯑꯩꯈꯣꯏꯅ ꯃꯩꯒꯤ ꯃꯍꯨꯠ ꯁꯤꯟꯅꯕꯒꯤꯗꯃꯛꯇ ꯀꯔꯤ ꯎꯄꯥꯏ ꯁꯤꯖꯟꯅꯩ ꯍꯥꯏꯕ ꯃꯇꯝꯗ ꯕꯨꯗꯣꯟ ꯊꯥꯜꯂꯤ ꯂꯥꯟꯇꯦꯟ ꯊꯥꯜꯂꯤ ꯀꯦꯟꯗꯜ ꯊꯥꯜꯂꯤ ꯑꯗꯨ ꯅꯠꯇ꯭ꯔꯦ ꯑꯃꯁꯨꯡ ꯅꯨꯡꯁꯥ ꯃꯉꯥꯜꯗꯒꯤ ꯁꯣꯂꯔ ꯅꯨꯡꯁꯥ ꯃꯉꯥꯜꯗꯒꯤ ꯁꯣꯂꯔꯗ ꯑꯦꯞꯖꯣꯔꯞ ꯇꯧꯍꯜꯂꯒ ꯑꯩꯈꯣꯏ ꯃꯩ ꯑꯣꯏꯅ ꯑꯦꯂꯦꯛꯇ꯭ꯔꯤꯛ ꯑꯣꯏꯅ ꯁꯤꯖꯤꯟꯅꯕ ꯎꯄꯥꯏ ꯀꯌꯥ ꯃꯔꯨꯝ ꯑꯃꯁꯨ ꯇꯧꯋꯤ ꯃꯁꯤꯅ ꯑꯩꯈꯣꯏ ꯃꯩ ꯃꯩꯒꯤ ꯃꯈꯥ ꯌꯥꯝꯅ ꯄꯣꯜꯂꯤ